ꯑꯩꯈꯣꯏꯒꯤ ꯈꯨꯡꯒꯪ ꯑꯗꯨꯗ ꯂꯩꯔꯤꯕ ꯃꯦꯝꯕꯔ ꯑꯗꯒꯤ ꯄ꯭ꯔꯗꯥꯟꯁꯤꯡꯗ ꯑꯩꯈꯣꯏꯅ ꯑꯩꯈꯣꯏꯒꯤ ꯈꯨꯡꯒꯪꯗꯨꯗ ꯂꯩꯔꯤꯕ ꯑꯋꯥꯠ ꯑꯄꯥ ꯍꯥꯥꯏꯕꯗꯤ ꯀꯝꯃꯨꯅꯤꯇꯤ ꯇꯣꯏꯂꯦꯠ ꯚꯤ ꯑꯦꯜ ꯑꯦꯐ ꯑꯣꯐꯤꯁ ꯑꯗꯒꯤ ꯗꯣꯛꯇꯔ ꯋꯥꯠꯄ ꯅꯔꯁ ꯋꯥꯠꯄ ꯄꯨꯝꯅꯃꯛ ꯑꯩꯈꯣꯏꯒꯤ ꯄ꯭ꯔꯗꯥꯟꯒꯤ ꯊ꯭ꯔꯨꯗ ꯑꯣꯏꯅ ꯇꯥꯟꯅꯩ ꯑꯗꯨꯒ ꯃꯈꯣꯏꯅ ꯑꯩꯈꯣꯏꯒꯤ ꯑꯋꯥꯠꯄ ꯄꯨꯝꯅꯃꯛ ꯃꯦꯟꯁꯤꯟꯕꯤ ꯑꯩꯈꯣꯏꯒꯤ ꯑꯋꯥꯠꯄꯁꯤꯡ ꯑꯗꯨ ꯃꯉꯣꯟꯗ ꯁꯝꯃꯤꯠ ꯇꯧꯔꯒ ꯑꯩꯈꯣꯏꯒꯤ ꯒ꯭ꯔꯥꯝ ꯁꯥꯕꯗ ꯄꯨꯊꯣꯛꯇꯨꯅ ꯒ꯭ꯔꯥꯝ ꯁꯥꯕꯗ ꯈꯟꯅ ꯅꯩꯅꯩ ꯑꯩꯈꯣꯏꯒꯤ ꯑꯋꯥꯠ ꯑꯄꯥ ꯍꯥꯏꯕꯗꯤ ꯖꯣꯕ ꯀꯥꯠꯀꯤ ꯃꯤꯑꯣꯏ ꯍꯥꯞꯀꯗꯕ ꯑꯗꯒꯤ ꯑꯩꯈꯣꯏꯒꯤ ꯔꯦꯁꯟ ꯀꯥꯠ ꯑꯗꯒꯤ ꯑꯣꯜ ꯑꯦꯁ ꯄꯦꯟꯁꯤꯟ ꯋꯤꯗꯣ ꯄꯦꯟꯁꯤꯟ ꯄꯨꯝꯅꯃꯛ ꯒ꯭ꯔꯥꯝ ꯁꯥꯕꯗ ꯄꯨꯈꯠꯇꯨꯅ ꯒ꯭ꯔꯥꯝ ꯁꯥꯕꯗ ꯈꯟꯅ ꯅꯩꯅꯔꯕ ꯃꯇꯨꯡꯗ ꯄꯟꯆꯥꯌꯦꯠꯅ ꯑꯩꯈꯣꯏꯗ ꯀꯥꯟꯅꯕ ꯃꯌꯥꯝ ꯑꯃ ꯄꯤꯕꯤꯔꯛꯏ